ꯍꯜꯂꯣ ꯑꯧ ꯃꯥꯅꯦ ꯃꯥꯅꯦ ꯀꯔꯝꯕ ꯑꯥꯏꯇꯦꯝ ꯌꯦꯡꯁꯤꯒꯦ ꯄꯥꯝꯃꯤꯅꯣ

ꯑꯣ ꯁꯣꯝꯅ ꯑꯗꯨꯝ ꯄꯥꯝꯃꯒꯗꯤ ꯑꯗꯨꯝ ꯍꯧꯖꯤꯛ ꯍꯧꯖꯤꯛꯃꯛꯀꯤꯗꯤ ꯑꯗꯨꯃꯛꯇꯤ ꯂꯣꯏꯈ꯭ꯔꯦꯕꯀꯣ ꯍꯣꯏ ꯁꯣꯝꯅ ꯄꯥꯝꯃꯒꯗꯤ ꯑꯗꯨꯝ ꯑꯅꯧꯕ ꯑꯗꯨꯝ ꯅꯣꯡ ꯅꯤꯅꯤꯁꯤ ꯃꯅꯨꯡꯗ ꯑꯗꯨꯝ ꯆꯜꯍꯟꯖꯔꯛꯀꯦ ꯁꯥꯍꯟꯖꯔꯛꯄ ꯑꯗꯨꯝ ꯅꯪꯒꯅꯤ ꯀꯌꯥꯃꯨꯛ ꯄꯥꯝꯃꯤꯅꯣ ꯑꯃ ꯈꯛꯇꯔꯣ ꯑꯣ ꯑꯗꯣꯏꯗꯤ ꯗꯤꯖꯥꯏꯟꯗꯤ ꯀꯃꯥꯏꯅ ꯀꯃꯥꯏꯅ ꯇꯧꯁꯤꯒꯦ ꯑꯩꯈꯣꯏ ꯑꯗꯨꯝ ꯑꯄꯥꯝꯕ ꯃꯑꯣꯡꯗ ꯁꯥꯔꯛꯎꯔ ꯁꯣꯝꯒꯤ ꯗꯤꯖꯥꯏꯟ ꯑꯄꯥꯝꯕ ꯂꯩꯕ꯭ꯔꯥ ꯀꯃꯥꯏꯅ ꯇꯧꯒꯦ

ꯎꯝ ꯑꯪ ꯑꯣ ꯑꯣ ꯂꯩꯌꯦ ꯂꯩꯌꯦ ꯇꯦꯕꯜꯁꯤ ꯃꯊꯛꯁꯦ ꯍꯧꯖꯤꯛꯀꯤ ꯂꯤꯒꯤꯁꯦ ꯑꯗꯨꯝ ꯑꯣꯏꯍꯜꯂꯁꯨ ꯌꯥꯏ ꯑꯗꯩꯗꯤ ꯑꯩꯈꯣꯏꯒꯤ ꯃꯈꯥꯗ ꯀꯩꯅꯣ ꯀꯩꯅꯣꯒꯨꯝꯕ ꯍꯥꯞꯄꯒꯀꯣ ꯃꯤꯡꯖꯦꯜꯒꯨꯝꯕ ꯑꯗꯨꯝ ꯄꯥꯟꯕ ꯌꯥꯕꯒꯤ ꯀꯟꯗꯤꯁꯟꯁꯨ ꯑꯗꯨꯝ ꯂꯩꯌꯦ ꯑꯗꯣ ꯂꯤꯅ ꯑꯩꯈꯣꯏꯒꯤ ꯁꯨꯝ ꯑꯣꯏꯍꯟꯕꯤꯔꯛꯑꯣ ꯍꯥꯏꯔꯁꯨ ꯀꯩꯁꯨ ꯀꯥꯏꯗꯦ ꯑꯗꯨꯝ ꯑꯣꯏꯕ ꯌꯥꯏꯌꯦ ꯑꯗꯒꯤ ꯈꯨꯝꯕ ꯀꯩꯒꯨꯝꯕꯁꯨ ꯑꯗꯨꯝ ꯂꯩꯀꯣ ꯔꯦꯛꯀꯨꯝꯕ ꯀꯩꯒꯨꯝꯕ ꯔꯦꯛ ꯃꯊꯣꯟ ꯑꯍꯨꯝꯒꯤ ꯃꯉꯥꯒꯤ ꯑꯗꯨꯝ ꯔꯦꯛꯀꯨꯝꯕꯁꯨ ꯑꯗꯨꯝ ꯂꯩꯅꯤ ꯄꯣꯠ ꯑꯌꯥꯝꯕꯅ ꯑꯥꯏꯇꯦꯝ ꯑꯌꯥꯝꯕ ꯂꯩꯔꯦ ꯍꯥꯏ ꯇꯥꯔꯦ ꯎꯝ ꯑꯣ ꯇꯦꯕꯜꯗꯤ ꯂꯧꯕꯤꯔꯔꯣꯏꯗ꯭ꯔꯣ

ꯃꯥꯏꯁꯦ ꯑꯗꯣ ꯃꯣꯔꯥꯒꯨꯝꯕ ꯀꯩꯒꯨꯝꯕꯁꯨ ꯑꯗꯨꯝ ꯂꯩꯀꯣ ꯄꯥꯝꯕꯤꯔꯒꯗꯤ ꯑꯗꯨꯝ ꯍꯥꯏꯕꯤꯔꯛꯄ ꯌꯥꯅꯤ

ꯑꯣ ꯃꯤꯡꯖꯦꯜꯁꯦ ꯌꯥꯏꯌꯦ ꯌꯥꯏꯌꯦ ꯁꯨꯝ ꯀꯌꯥꯝ ꯁꯥꯏꯖꯁꯦ ꯀꯌꯥꯝ ꯆꯥꯎꯕ ꯑꯣꯏꯗꯣꯅꯣ ꯇꯦꯕꯜꯁꯤꯕꯣ ꯑꯣ ꯑꯣ ꯃꯉꯥꯁꯦ ꯑꯥ ꯌꯥꯅꯤ ꯌꯥꯅꯤ ꯆꯠꯅꯕꯤ ꯍꯥꯏꯁꯦ ꯃꯥꯏ ꯃꯥꯏꯒꯤ ꯑꯄꯥꯝꯕꯒꯤ ꯑꯗꯨꯝ ꯑꯣꯗꯔ ꯇꯧꯔꯛꯄꯅꯤꯅꯀꯣ ꯃꯥ ꯄꯤꯛꯅ ꯑꯗꯨꯝ ꯑꯍꯨꯝꯗ ꯆꯟꯕꯁꯨ ꯌꯥꯎꯏ ꯃꯔꯤꯃꯈꯥꯏ ꯃꯔꯤ ꯑꯗꯨꯃꯥꯏꯅ ꯑꯌꯥꯝꯕꯅꯗꯤ ꯆꯜꯂꯦ ꯑꯗꯣ ꯁꯣꯝꯅ ꯃꯉꯥꯒꯤ ꯍꯥꯏꯁꯦ ꯑꯗꯨꯝ ꯇꯧꯕꯤꯔꯛꯑꯣ ꯍꯥꯏꯔꯒꯕꯨꯗꯤ ꯑꯗꯨꯝ ꯇꯧꯖꯔꯛꯀꯦ ꯑꯧ ꯑꯧ ꯑꯌꯥꯝꯕꯅ ꯃꯔꯤ ꯃꯔꯤꯃꯈꯥꯏꯗꯤ ꯇꯧꯋꯤ

ꯕ꯭ꯂꯨ ꯍꯥꯏꯐꯦꯠ ꯆꯪꯕꯁꯨ ꯂꯩꯌꯦ ꯁꯤ ꯑꯗꯨꯝ ꯌꯥꯒꯗ꯭ꯔꯥ ꯌꯦꯡꯕꯗ ꯑꯗꯨꯝ ꯁꯤꯁꯤꯅ ꯃꯁꯥ ꯅꯥꯟꯕ ꯐꯖꯕꯁꯨ ꯑꯗꯨꯝ ꯑꯣꯏꯍꯜꯂꯦꯕ ꯑꯣ ꯆꯧꯀ꯭ꯔꯤ ꯑꯅꯤꯁꯤꯃꯒ ꯇꯦꯕꯜꯁꯤꯃꯒꯀꯣ ꯑꯇꯩꯗꯤ ꯄꯥꯝꯕꯤꯗ꯭ꯔꯕꯔꯣ ꯃꯃꯜꯗꯣ ꯑꯗꯨꯝ ꯌꯦꯡꯊꯣꯛ ꯌꯦꯡꯁꯤꯟ ꯇꯧꯔꯒ ꯑꯗꯨꯝ ꯄꯤꯖꯒꯦ ꯎꯝ ꯎꯝ

ꯌꯥꯗꯤ ꯌꯥꯅꯤ ꯑꯗꯣ ꯗꯤꯖꯥꯏꯟꯁꯦ ꯀꯔꯝꯕ ꯃꯑꯣꯡꯗ ꯇꯧꯁꯤꯒꯦ ꯈꯔ ꯑꯗꯨꯝ ꯆꯥꯎꯍꯜꯂꯛꯁꯤꯔ ꯅꯠꯇ꯭ꯔꯒꯅ ꯑꯋꯥꯡꯕ ꯔꯣꯝꯗ ꯑꯣꯏꯅ ꯁꯥꯁꯦ ꯍꯥꯏꯕ꯭ꯔꯥ ꯀꯃꯥꯏꯅ ꯇꯧꯁꯤꯒꯦ ꯈꯔ ꯋꯥꯡꯇꯛꯅ ꯑꯗꯨꯝ ꯇꯧꯔꯛꯑꯣ ꯍꯥꯏꯕ꯭ꯔꯥ ꯃꯔꯥꯛꯂꯣꯝꯗ ꯑꯣꯏꯅ ꯈꯔ ꯑꯗꯨꯝ ꯄꯥꯛꯍꯟꯕ ꯌꯥꯕ꯭ꯔꯥ ꯀꯃꯥꯏꯅ ꯇꯧꯕꯅꯣ ꯑꯄꯥꯝꯕꯗꯣ ꯑꯗꯨꯝ ꯍꯥꯏꯕꯤꯔꯛꯎꯅꯦ ꯀꯥ ꯀꯌꯥꯃꯨꯛ ꯑꯣ ꯍꯣꯏ ꯍꯣꯏ ꯑꯪ

ꯑꯣ ꯃꯊꯛꯁꯦ

ꯎꯝ ꯑꯪ ꯑꯪ ꯂꯩꯔꯣꯏ ꯂꯩꯔꯣꯏ ꯍꯥꯏꯕꯗꯤ ꯑꯩꯈꯣꯏꯅ ꯁꯤꯖꯤꯟꯅꯔꯤꯕ ꯄꯣꯠꯁꯤꯗꯤ ꯑꯩꯈꯣꯏꯅ ꯃꯇꯝ ꯅꯥꯏꯅ ꯌꯥꯟꯕ ꯋꯥ ꯍꯥꯏꯇꯥꯔꯦꯅꯦ ꯍꯥꯏꯗꯤ ꯋꯥ ꯌꯥꯟꯕꯁꯤꯁꯨ ꯃꯇꯝ ꯂꯩꯌꯦꯕ ꯑꯗꯩꯗ ꯌꯥꯝ ꯐꯖꯅ ꯀꯪꯍꯜꯂꯕ ꯋꯥꯅ ꯇꯧꯔꯒ ꯂꯧꯖꯔꯒ ꯁꯥꯖꯕꯅꯦ ꯑꯗꯨꯅ ꯁꯤꯒꯨꯝꯕꯒꯤ ꯄ꯭ꯔꯣꯕ꯭ꯂꯦꯝꯗꯤ ꯀꯩꯁꯨ ꯂꯩꯖꯗꯦꯗ ꯍꯧꯖꯤꯛ ꯐꯥꯎꯕ ꯑꯗꯨꯝ ꯀꯝꯄ꯭ꯂꯦꯟ ꯂꯥꯛꯇꯦ ꯍꯥꯏꯇꯥꯔꯦ ꯑꯩꯈꯣꯏꯅ ꯇꯧꯖꯈꯤꯕ ꯈꯨꯗꯤꯡꯃꯛꯁꯦ ꯎꯝ ꯁꯪꯉꯦ ꯁꯪꯉꯦ ꯑꯣ ꯍꯣꯏ ꯍꯣꯏ ꯑꯣ ꯀꯂꯔ ꯁꯦꯠꯀꯗꯤ ꯑꯗꯨꯝ ꯐꯖꯅ ꯊꯥꯖꯔꯛꯀꯦ ꯃꯃꯜꯁꯦ ꯍꯧꯖꯤꯛꯁꯦ ꯈꯔ ꯑꯗꯨꯝ ꯇꯥꯡꯉꯦ ꯍꯥꯏꯇꯥꯔꯦ ꯇꯥꯡꯉꯦ ꯍꯥꯏꯁꯦ ꯑꯗꯨꯝ ꯌꯦꯡꯉꯒ ꯑꯗꯨꯝ ꯄꯤꯒꯦꯗ ꯄꯣꯠꯇꯣ ꯌꯥꯝ ꯂꯧꯔꯛꯄꯅꯤꯅ

ꯑꯣ ꯑꯣ ꯑꯪ ꯑꯪ ꯌꯥꯅꯤ ꯌꯥꯅꯤ ꯗꯤꯂꯤꯕꯔꯤꯁꯦ ꯑꯩꯈꯣꯏꯅ ꯄꯣꯠꯁꯦ ꯂꯣꯏꯔꯀꯥꯟꯗ ꯁꯣꯝꯗ ꯄꯥꯎ ꯍꯥꯟꯅ ꯄꯤꯕꯤꯔꯛꯑꯒꯦ ꯑꯗꯨꯒ ꯑꯩꯈꯣꯏꯒꯤ ꯑꯗꯨꯝ ꯑꯉꯥꯡ ꯈꯔ ꯑꯗꯨꯝ ꯊꯥꯖꯔꯛꯑꯒꯦ ꯍꯥꯏ ꯇꯥꯔꯦ ꯑꯗꯨꯗ ꯑꯗꯨꯝ ꯄꯥꯎ ꯐꯥꯎꯅꯔꯒ ꯁꯣꯝꯒꯤ ꯑꯦꯗ꯭ꯔꯦꯁꯇꯣ ꯑꯉꯥꯡꯁꯤꯡꯒ ꯇꯧꯔꯒ ꯑꯗꯨꯝ ꯊꯤꯟꯃꯤꯟꯅꯔꯛꯄ ꯌꯥꯏꯌꯦ

ꯗꯤꯂꯤꯕꯔꯤ ꯆꯥꯔꯖꯁꯦ ꯄꯣꯠꯇꯣ ꯌꯥꯝꯃꯛꯄꯅꯤꯅ ꯗꯤꯂꯤꯕꯔꯤꯁꯦ ꯈꯤꯇꯪ ꯋꯥꯡꯕ ꯇꯥꯔꯦꯀꯣ ꯍꯥꯏꯗꯤ ꯁꯣꯝꯅ ꯀꯛꯄ ꯂꯧꯕꯤꯔꯤꯕ ꯄꯣꯠꯇꯨꯒꯤ ꯃꯇꯨꯡ ꯏꯟꯅ ꯄꯣꯠꯇꯣ ꯑꯃꯈꯛꯇꯪ ꯅꯠꯇꯕꯅꯤꯅ ꯆꯥꯔꯖꯁꯦ ꯐꯥꯏꯚ ꯍꯟꯗ꯭ꯔꯦꯗ ꯑꯗꯨꯃꯥꯏꯅ ꯂꯥꯛꯑꯅꯤ ꯑꯗꯨꯇꯪꯗꯤ ꯑꯗꯨꯝ ꯍꯥꯞꯄꯤ ꯇꯥꯔꯦ ꯑꯪ ꯍꯣꯏ ꯊꯥꯎꯒꯤ ꯇꯥꯡꯕꯅꯤꯅ ꯗꯦꯠ ꯗꯦꯠ ꯇ꯭ꯋꯦꯟꯇꯤ ꯇ꯭ꯋꯦꯟꯇꯤ ꯋꯥꯟ ꯑꯗꯨꯋꯥꯏꯗ ꯑꯣꯏꯅ ꯊꯤꯟꯖꯔꯛꯑꯒꯦ ꯍꯥꯏꯕꯗꯤ ꯄꯣꯠꯁꯦ ꯌꯥꯝ ꯐꯖꯅ ꯀꯩꯅꯣ ꯇꯧꯒꯗꯕ ꯊꯕꯛꯅꯤꯅꯀꯣ ꯍꯥꯊꯨ ꯍꯥꯊꯨ ꯍꯦꯛ ꯇꯧꯕꯁꯨ ꯌꯥꯗꯕ ꯑꯣꯗꯔꯁꯨ ꯈꯤꯇꯪ ꯆꯤꯟꯕ ꯍꯧꯖꯤꯛꯁꯦ ꯂꯨꯍꯣꯡ ꯄꯟꯊꯥꯒ ꯑꯗꯨꯝ ꯑꯣꯏꯕꯅꯤꯀꯣ ꯑꯗꯨꯅ ꯑꯣꯗꯔꯁꯦ ꯈꯤꯇꯪ ꯆꯤꯜꯂꯦ ꯁꯣꯝꯗꯒꯤ ꯍꯥꯟꯕ ꯑꯣꯗꯔ ꯈꯔ ꯂꯩꯔꯤꯌꯦꯕ ꯑꯗꯨꯅ ꯑꯩꯁꯦ ꯁꯣꯝꯒꯤꯁꯦ ꯗꯦꯠ ꯇ꯭ꯋꯦꯟꯇꯤ ꯇ꯭ꯋꯦꯟꯇꯤ ꯋꯥꯟ ꯑꯗꯥꯏꯗ ꯄꯥꯎ ꯐꯥꯎꯖꯔꯛꯑꯒꯦ ꯑꯪ ꯑꯪ ꯑꯩ ꯍꯦꯛ ꯂꯣꯏꯕꯒ ꯍꯥꯏꯖꯔꯛꯑꯒꯦ ꯎꯝ